ꯑꯩꯈꯣꯏꯒꯤ ꯀꯛꯆꯤꯡꯁꯤꯗ ꯍꯥꯏꯔꯒ ꯃꯌꯥꯝꯅ ꯇꯨꯔ ꯂꯥꯛꯄ ꯃꯇꯝꯗ ꯀꯛꯆꯤꯡ ꯒꯥꯔꯗꯦꯟꯁꯦ ꯑꯩꯈꯣꯏꯅꯅꯦ ꯃꯊꯛꯁꯤꯗ ꯃꯈꯜ ꯃꯈꯥ ꯃꯌꯥꯝꯒꯤ ꯂꯩ ꯃꯌꯥꯝ ꯑꯝ ꯎꯕ ꯐꯪꯉꯤ ꯑꯗꯒꯤ ꯁꯤꯕ ꯃꯍꯥꯗꯦꯕꯒꯤ ꯈꯨꯕꯝ ꯑꯃꯁꯨ ꯂꯩꯔꯦ ꯍꯥꯎ ꯁꯝꯕꯨꯕꯤꯒꯤ ꯈꯨꯕꯝꯁꯨ ꯂꯩꯔꯦ ꯃꯌꯥꯝ ꯂꯥꯛꯄ ꯀꯣꯏꯔꯛꯄ ꯃꯇꯝꯗ ꯏꯁꯥꯗ ꯑꯋꯥꯕ ꯄꯣꯊꯥꯕ ꯑꯣꯏꯅ ꯑꯗꯨꯛꯀꯤ ꯃꯇꯤꯛ ꯅꯨꯡꯉꯥꯏꯕ ꯑꯣꯏꯌꯦ ꯃꯁꯤꯗ ꯌꯦꯡꯉꯨꯕ ꯃꯇꯝꯗ ꯑꯗꯒꯤ ꯑꯗꯨꯏ ꯆꯤꯡꯗꯨ ꯀꯥꯔꯨꯔꯒ ꯑꯩꯈꯣꯏꯅ ꯀꯨꯝꯃꯛꯄ ꯃꯇꯝꯗꯁꯨ ꯅꯨꯡꯉꯥꯏꯕ ꯑꯝꯁꯨ ꯐꯥꯎꯔꯦ ꯑꯗꯒꯤ ꯁꯤꯒꯤ ꯑꯩꯈꯣꯏꯒꯤ ꯀꯛꯆꯤꯡꯒꯤ ꯏꯀꯣ ꯄꯥꯛꯁꯤꯗꯁꯨ ꯑꯩꯈꯣꯏꯒꯤ ꯃꯈꯜ ꯃꯈꯥ ꯃꯌꯥꯝ ꯑꯃꯒꯤ ꯎ ꯅꯣꯡ ꯑꯩꯈꯣꯏꯅ ꯎꯕ ꯐꯪꯉꯤ ꯍꯥꯟꯅꯗꯒꯤ ꯑꯩꯈꯣꯏꯅ ꯎꯔꯛꯇ꯭ꯔꯕ ꯎ ꯅꯣꯡ ꯃꯈꯜ ꯃꯈꯥ ꯃꯌꯥꯝ ꯑꯃ ꯎ ꯁꯨ ꯎꯕ ꯐꯪꯉꯤ ꯑꯗꯒꯤ ꯃꯆꯤꯟ ꯃꯅꯥꯎ ꯆꯤꯡꯁꯤꯗ ꯑꯩꯈꯣꯏꯒꯤ ꯄꯨꯋꯥꯔꯤꯒꯤ ꯑꯣꯏꯕ ꯋꯥꯡꯈꯩ ꯃꯩꯔꯥꯕꯒꯤ ꯈꯨꯕꯝꯁꯨ ꯑꯩꯈꯣꯏꯅ ꯎꯕ ꯐꯪꯒꯅꯤ ꯃꯐꯝꯁꯤꯗ